ꯅꯍꯥꯛꯀꯤ ꯌꯨꯝ ꯑꯀꯣꯏꯕ ꯃꯐꯝꯗ ꯍꯥꯏꯖꯤꯅꯤꯛ ꯑꯣꯏꯅ ꯊꯝꯒꯗꯕ ꯅꯍꯥꯛꯅ ꯀꯃꯥꯏꯅ ꯇꯧꯒꯅꯤ ꯍꯥꯏꯕ ꯃꯔꯝꯁꯤꯗ ꯑꯩꯈꯣꯏ ꯂꯩꯔꯤꯕ ꯌꯨꯝ ꯃꯁꯥ ꯃꯁꯥꯒꯤ ꯌꯨꯝꯗ ꯌꯨꯝꯒꯤ ꯑꯀꯣꯏꯕ ꯃꯌꯥꯝꯁꯤꯗ ꯑꯩꯈꯣꯏ ꯍꯥꯏꯖꯤꯅꯤꯛ ꯑꯣꯏꯒꯗꯕ ꯑꯩꯈꯣꯏꯒꯤ ꯍꯛꯆꯥꯡ ꯐꯍꯟꯅꯤꯡꯉꯥꯏꯒꯤ ꯑꯩꯈꯣꯏ ꯑꯅꯥ ꯑꯌꯦꯛ ꯂꯥꯛꯇꯅꯉꯥꯏꯒꯤ ꯑꯩꯈꯣꯏ ꯃꯁꯤ ꯃꯌꯥꯝꯁꯤ ꯐꯖꯅ ꯁꯦꯝꯗꯣꯛ ꯁꯦꯝꯖꯤꯟ ꯇꯧꯔꯒ ꯌꯨꯝ ꯑꯀꯣꯏꯕ ꯃꯌꯥꯝꯁꯤꯗ ꯀꯥꯡ ꯊꯣꯛꯇꯅꯤꯡꯉꯥꯏ ꯂꯤꯟ ꯊꯣꯛꯇꯅꯤꯡꯉꯥꯏ ꯎꯆꯤ ꯆꯪꯗꯅꯤꯡꯉꯥꯏ ꯀꯔꯤ ꯀꯔꯤ ꯑꯩꯈꯣꯏꯅ ꯀꯥꯟꯅꯩ ꯍꯥꯏꯕꯗꯨ ꯑꯩꯈꯣꯏ ꯃꯌꯥꯝꯅ ꯈꯜꯂꯒ ꯃꯁꯤ ꯇꯧꯐꯝ ꯊꯣꯛꯏ ꯀꯔꯤꯒꯤ ꯃꯔꯝꯗ ꯑꯣꯏꯔꯒ ꯍ꯭ꯋꯥꯠ ꯑꯥꯔ ꯗ ꯃꯦꯖꯔ ꯌꯨ ꯇꯦꯛ ꯌꯨ ꯀꯤꯞ ꯗ ꯑꯦꯔꯤꯌꯥ ꯑꯔꯥꯎꯟ ꯌꯣꯔ ꯍꯥꯎꯁ ꯍꯥꯏꯖꯤꯅꯤꯛ ꯍꯥꯏꯕ ꯃꯁꯤ ꯌꯥꯝ ꯆꯨꯝꯅ ꯃꯁꯤ ꯀꯣꯏꯁꯟ ꯄꯤꯕꯅꯤ ꯑꯗꯨꯅ ꯃꯤ ꯑꯃꯃꯝꯅ ꯃꯁꯥ ꯃꯁꯥꯒꯤ ꯌꯨꯝ ꯑꯀꯣꯏꯕ ꯌꯨꯝꯐꯝ ꯑꯃꯁꯤꯗ ꯂꯩꯔꯤꯕ ꯃꯁꯥꯅ ꯃꯁꯥꯒꯤ ꯂꯥꯏꯐ ꯍꯤꯡꯐꯝ ꯊꯣꯛꯄ ꯂꯩꯕ ꯌꯨꯝꯗ ꯐꯖꯅ ꯁꯦꯝꯗꯣꯛꯂꯒ ꯁꯔꯥꯎꯟꯗꯤꯡ ꯃꯌꯥꯝꯁꯤ ꯁꯦꯝꯗꯣꯛꯄ ꯈꯣꯠꯄ ꯇꯧꯔꯒ ꯑꯀꯣꯏꯕ ꯃꯌꯥꯝꯁꯦ ꯁꯦꯡꯗꯣꯛ ꯈꯣꯠꯄ ꯇꯧꯗ꯭ꯔꯗꯤ ꯑꯅꯥ ꯑꯌꯦꯛ ꯃꯌꯥꯝꯁꯦ ꯃꯁꯤꯗꯒꯤ ꯊꯣꯛꯂꯛꯄꯅꯤ ꯑꯅꯥ ꯑꯌꯦꯛ ꯊꯣꯛꯂꯛꯂꯤꯕ ꯃꯁꯤꯗ ꯑꯩꯈꯣꯏ ꯁꯦꯟꯁꯨ ꯇꯤꯡꯉꯦ ꯑꯃꯁꯨ ꯇꯧꯔꯦ ꯑꯃꯁꯨ ꯇꯧꯋꯦ ꯑꯗꯨꯒꯤ ꯃꯔꯝ ꯑꯣꯏꯅ ꯑꯩꯈꯣꯏꯁꯤ ꯂꯥꯛꯀꯗꯕ ꯃꯇꯝ ꯑꯩꯈꯣꯏ ꯍꯧꯖꯤꯛ ꯍꯧꯖꯤꯛ ꯃꯇꯝꯁꯤ ꯑꯩꯈꯣꯏ ꯍꯥꯏꯕꯨ ꯍꯥꯏꯒ꯭ꯔꯗꯤ ꯖꯨꯟ ꯖꯨꯂꯥꯏ ꯖꯨꯟ ꯖꯨꯂꯥꯏ ꯃꯇꯝꯁꯤꯗ ꯑꯩꯈꯣꯏ ꯑꯅꯥꯕ ꯃꯦꯂꯦꯔꯤꯌꯥꯅꯦ ꯇꯥꯏꯐꯣꯠꯅꯦ ꯑꯗꯨ ꯑꯗꯥꯅꯦ ꯍꯥꯏꯅ ꯑꯅꯥ ꯑꯌꯦꯛꯁꯤ ꯌꯥꯝ ꯂꯩ ꯍꯟꯗꯛ ꯃꯅꯤꯄꯨꯔ ꯃꯔꯛꯁꯤꯗ ꯗꯤꯡꯒꯨ ꯍꯥꯏꯅ ꯗꯤꯡꯒꯤ ꯍꯥꯏꯅ ꯈꯔꯃꯅ ꯗꯤꯡꯒꯨ ꯍꯥꯏ ꯈꯔꯃꯅ ꯗꯤꯡꯒꯤ ꯍꯥꯏ ꯃꯁꯤꯒꯤ ꯂꯥꯏꯅꯥꯁꯤ ꯌꯥꯝ ꯂꯥꯛꯇꯨꯅ ꯂꯩꯔꯦ ꯃꯤ ꯅꯥꯕ ꯁꯤꯕ ꯈꯣꯠꯄꯁꯦ ꯌꯥꯝ ꯌꯥꯎꯔꯦ ꯑꯩꯈꯣꯏ ꯃꯅꯤꯄꯨꯔꯗꯁꯨ ꯏꯟꯗꯤꯌꯥꯗ ꯀꯌꯥꯃꯨꯛ ꯃꯁꯤꯕꯨꯁꯤ ꯂꯥꯛꯈ꯭ꯔꯦ ꯑꯗꯨꯅ ꯃꯁꯥ ꯃꯁꯥꯒꯤ ꯈꯨꯟ ꯃꯁꯥ ꯃꯁꯥꯒꯤ ꯌꯨꯝ ꯑꯀꯣꯏꯕ ꯃꯌꯥꯝꯁꯦ ꯐꯖꯅ ꯁꯦꯡꯗꯣꯛꯂꯒ ꯍꯣꯏ ꯒꯣꯕꯔꯃꯦꯟꯗ ꯍꯥꯏꯔꯒ ꯃꯁꯤꯒꯤ ꯁꯦꯡꯗꯣꯛꯄ ꯈꯣꯠꯄ ꯃꯔꯝꯁꯤꯗ ꯑꯩꯈꯣꯏ ꯍꯥꯏꯕꯨ ꯍꯥꯏꯔꯕꯗꯤ ꯑꯩꯈꯣꯏꯒꯤ ꯗꯤꯁꯇ꯭ꯔꯤꯛ ꯍꯣꯁꯄꯤꯇꯥꯜꯒꯤ ꯗꯤꯁꯇ꯭ꯔꯤꯛꯀꯤ ꯚꯦꯇꯤꯅꯔꯤꯁꯤꯡꯅꯁꯨ ꯑꯗꯨꯒ ꯀꯔꯤ ꯀꯔꯤ ꯗꯤꯄꯥꯔꯠꯃꯦꯟꯅꯁꯨ ꯀꯔꯤ ꯇꯧꯐꯝ ꯊꯣꯛꯑꯦ ꯑꯣꯛ ꯌꯣꯛꯄ ꯆꯤꯡꯗꯗꯤ ꯑꯣꯛ ꯌꯣꯛꯄ ꯁꯥ ꯌꯣꯛꯄ ꯑꯃꯃ ꯌꯣꯛꯄ ꯃꯤꯒ ꯂꯩꯃꯤꯟꯅꯕꯁꯤꯕꯨ ꯌꯥꯝ ꯂꯩꯌꯦ ꯑꯗꯨꯒꯤ ꯃꯔꯝ ꯑꯣꯏꯅ ꯚꯦꯇꯤꯅꯔꯤꯁꯤꯡꯅꯁꯨ ꯐꯖꯅ ꯆꯦꯛꯁꯤꯟꯗꯨꯅ ꯂꯩꯔꯤꯕ ꯚꯤꯂꯦꯖ ꯚꯤꯂꯦꯖ ꯚꯤꯂꯦꯖ ꯚꯤꯂꯦꯖ ꯈꯨꯟꯗꯨ ꯑꯁꯤ ꯃꯌꯥꯝꯁꯤꯗ ꯍꯥꯏꯕꯤꯔꯒ ꯅꯥꯏꯕꯔ ꯇꯨ ꯅꯥꯏꯕꯔꯁꯤꯗ ꯇꯝꯕꯤꯔꯒ ꯈꯣꯠꯄꯤꯔꯒ ꯚꯦꯇꯤꯅꯔꯤꯒꯤ ꯗꯣꯛꯇꯔꯁꯤꯡꯅ ꯃꯁꯤꯁꯦ ꯌꯥꯝ ꯍꯥꯏꯕꯤꯕ ꯇꯝꯕꯤꯕ ꯌꯥꯝ ꯀꯥꯟꯅꯩ ꯍꯥꯏꯖꯤꯅꯤꯛ ꯑꯣꯏꯒꯗꯕ ꯑꯩꯈꯣꯏꯒꯤ ꯍꯛꯆꯥꯡꯒꯤꯗꯃꯛꯇ ꯑꯐꯕ ꯊꯕꯛꯇꯨꯒ ꯑꯩꯈꯣꯏꯒꯤ ꯌꯨꯝꯒꯤ ꯑꯀꯣꯏꯕ ꯃꯌꯥꯝꯁꯦ ꯍꯤꯗꯥꯛ ꯀꯥꯞꯄꯤꯕ ꯈꯣꯠꯄꯤꯕ ꯃꯁꯤꯕꯨꯁꯤ ꯌꯥꯝ ꯀꯥꯟꯅꯩ ꯆꯠꯈꯤꯕꯒꯤ ꯃꯇꯝꯗꯁꯨ ꯑꯩꯈꯣꯏ ꯀꯣꯔꯣꯅꯥ ꯂꯥꯛꯑꯦ ꯑꯗꯨ ꯂꯥꯛꯑꯦ ꯑꯗꯨꯒ ꯑꯗꯨ ꯑꯗꯥꯅꯤ ꯍꯥꯏꯅ ꯑꯩꯈꯣꯏ ꯍꯤꯗꯥꯛ ꯀꯥꯞꯄ ꯈꯣꯠꯄ ꯑꯩꯈꯣꯏ ꯗꯤꯄꯥꯔꯃꯦꯟꯠꯅꯁꯨ ꯌꯥꯝ ꯇꯧꯔꯝꯃꯦ ꯇꯧꯔꯝꯃꯦ ꯑꯃ ꯁꯤꯕꯨꯁꯤ ꯋꯥꯔꯛꯇꯨꯅ ꯃꯐꯝ ꯈꯨꯟ ꯑꯃꯗ ꯆꯪꯂꯒ ꯃꯐꯝ ꯑꯃ ꯑꯅꯤꯗ ꯇꯧꯕꯤꯔꯒ ꯆꯠꯈꯤꯕ ꯃꯁꯤꯅ ꯃꯁꯤꯅ ꯍꯥꯏꯖꯤꯅꯤꯛ ꯑꯣꯏꯕ ꯅꯠꯇꯦ ꯑꯩꯒꯤ ꯌꯨꯝꯗ ꯇꯧꯔꯝꯃꯤꯕ ꯑꯣꯏꯔꯕꯗꯤ ꯑꯩꯒꯤ ꯑꯩꯒꯤ ꯌꯨꯝꯗꯁꯨ ꯑꯗꯨꯝ ꯅꯥꯕ ꯈꯣꯠꯄ ꯐꯠꯇꯕ ꯑꯗꯨ ꯑꯗꯥ ꯂꯥꯛꯀꯅꯤ ꯑꯗꯨꯅ ꯍꯥꯏꯖꯤꯅꯤꯛ ꯑꯣꯏꯒꯗꯕ ꯑꯣꯏꯒꯦ ꯍꯥꯏꯔꯕꯗꯤ ꯑꯩꯒꯤ ꯌꯨꯝ ꯉꯥꯛꯇ ꯑꯩꯒꯤ ꯁꯔꯥꯎꯟꯗꯤꯡ ꯌꯨꯝꯈꯛꯇ ꯅꯠꯇꯅ ꯑꯩꯈꯣꯏ ꯑꯩꯒꯤ ꯁꯔꯥꯎꯟꯗꯤꯡ ꯚꯤꯂꯦꯖ ꯃꯌꯥꯝꯁꯤꯁꯨ ꯑꯦꯁ ꯑꯦ ꯍꯣꯜ ꯚꯤꯂꯦꯖ ꯈꯨꯟ ꯃꯌꯥꯝꯁꯤꯗ ꯁꯦꯡꯗꯣꯛꯄ ꯈꯣꯠꯄ ꯃꯌꯥꯝꯁꯦ ꯌꯥꯝ ꯀꯥꯟꯅꯩ ꯁꯦꯡꯗꯣꯛꯄꯤꯌꯣ ꯑꯗꯨꯒ ꯂꯥꯛꯄꯤꯌꯣ ꯌꯦꯡꯕꯤꯌꯣ ꯍꯤꯗꯥꯛ ꯀꯥꯞꯐꯝ ꯊꯣꯛꯄ ꯍꯤꯗꯥꯛ ꯆꯥꯏꯐꯝ ꯊꯣꯛꯄ ꯃꯐꯝ ꯈꯨꯗꯤꯡꯃꯛꯇꯨꯗ ꯑꯩꯈꯣꯏꯒꯤ ꯒꯣꯕꯔꯃꯦꯟꯅꯁꯨ ꯃꯇꯦꯡ ꯄꯥꯡꯂꯒ ꯗꯤꯁꯇ꯭ꯔꯤꯛ ꯗꯤꯁꯇ꯭ꯔꯤꯛꯁꯤꯒꯤ ꯏꯟ ꯏꯟ ꯆꯥꯔꯖꯁꯤꯡꯗ ꯃꯦꯂꯔꯤꯌꯥ ꯃꯦꯂꯦꯔꯤꯌꯥ ꯗꯤꯄꯥꯔꯃꯦꯟꯁꯤꯡꯗꯁꯨ ꯍꯥꯏꯕꯤꯔꯒ ꯃꯁꯤꯁꯤ ꯑꯅꯥ ꯑꯌꯦꯛ ꯊꯣꯛꯇꯅꯤꯡꯉꯥꯏ ꯑꯩꯈꯣꯏ ꯁꯦꯡꯅ ꯅꯥꯟꯅ ꯂꯩꯅꯤꯡꯉꯥꯏ ꯃꯅꯤꯄꯨꯔ ꯒꯦꯕꯔꯃꯦꯟꯅ ꯃꯁꯤ ꯃꯌꯥꯝꯅ ꯃꯅꯤꯄꯨꯔ ꯒꯣꯕꯔꯃꯦꯟꯅ ꯇꯧꯕꯤꯗꯦ ꯍꯥꯏꯅ ꯑꯩꯈꯣꯏ ꯋꯥꯈꯜ ꯈꯟꯗꯨꯅ ꯑꯩꯈꯣꯏ ꯏꯁꯥ ꯏꯁꯥꯅ ꯅꯁꯥꯅ ꯏꯁꯥꯅ ꯌꯦꯡꯂꯒ ꯑꯩꯈꯣꯏ ꯌꯨꯝ ꯃꯇꯥꯏ ꯃꯌꯥꯝ ꯁꯔꯥꯎꯟꯗꯤꯡ ꯍꯥꯎꯁ ꯑꯩꯈꯣꯏꯒꯤ ꯈꯨꯟꯒꯤ ꯑꯩꯈꯣꯏꯒꯤ ꯀꯩꯔꯣꯜ ꯂꯩꯀꯥꯏ ꯃꯌꯥꯝꯁꯤꯗ ꯑꯩꯈꯣꯏ ꯌꯦꯡꯂꯒ ꯆꯞ ꯃꯥꯟꯅꯅ ꯍꯥꯏꯖꯤꯅꯤꯛꯁꯦ ꯍꯦꯟꯅ ꯂꯩꯅꯅꯤꯡꯉꯥꯏꯒꯤ ꯅꯍꯥꯛꯀꯤ ꯅꯁꯥ ꯅꯁꯥꯒꯤ ꯃꯐꯝꯁꯤꯗ ꯅꯁꯥ ꯅꯁꯥꯒꯤ ꯃꯐꯝꯁꯤꯗ ꯍꯦꯟꯅ ꯁꯦꯡꯕ ꯈꯣꯠꯄ ꯇꯧꯔꯒ ꯑꯩꯈꯣꯏ ꯃꯌꯥꯝ ꯍꯤꯡꯃꯤꯟꯅꯔꯗꯤ ꯃꯌꯥꯝꯁꯨ ꯅꯨꯡꯉꯥꯏꯔꯦ ꯃꯌꯥꯝꯁꯦ ꯑꯅꯥ ꯑꯌꯦꯛꯁꯨ ꯂꯥꯛꯇ꯭ꯔꯦ ꯃꯌꯥꯝꯁꯦ ꯅꯝꯊꯤꯕ ꯈꯣꯠꯄ ꯑꯃꯁꯨ ꯂꯩꯇ꯭ꯔꯦ ꯁꯦꯡꯗꯣꯛꯄ ꯈꯣꯠꯄ ꯍꯥꯏꯖꯤꯅꯤꯛ ꯍꯥꯏꯕꯁꯦ ꯑꯩꯈꯣꯏ ꯃꯌꯥꯝꯒꯤꯗꯃꯛꯇ ꯌꯥꯝ ꯀꯥꯟꯅꯩ ꯍꯥꯏꯅ ꯑꯩ ꯃꯌꯥꯝꯗ ꯃꯁꯤꯁꯤ ꯈꯔ ꯃꯌꯥꯝꯅ ꯍꯣꯠꯅꯔꯒ ꯃꯌꯥꯝꯁꯦ ꯆꯦꯛꯁꯤꯟꯅ ꯂꯩꯁꯦ ꯍꯥꯏꯅ ꯃꯌꯥꯝꯗ ꯈꯪꯍꯟꯖꯕꯅꯤ ꯊꯦꯡꯛ ꯌꯨ